ꯃꯍꯩꯔꯣꯏꯁꯤꯡꯅ ꯐꯪꯕ ꯏꯁꯀꯣꯂꯥꯔꯁꯤꯞ ꯃꯌꯥꯝ ꯑꯃ ꯂꯩ ꯂꯩꯈꯔꯦ ꯏꯁꯀꯣꯂꯥꯔꯁꯤꯞ ꯑꯅꯤꯗꯤ ꯏꯟꯗꯤꯌꯥ ꯁꯔꯀꯥꯔ ꯑꯃꯗꯤ ꯃꯅꯤꯄꯨꯔ ꯁꯔꯀꯥꯔꯅ ꯀ꯭ꯂꯥꯁ ꯀ꯭ꯂꯥꯁꯀꯤ ꯑꯣꯏꯕ ꯀ꯭ꯂꯥꯁ ꯀ꯭ꯂꯥꯁꯇꯨꯒꯤ ꯃꯇꯨꯡ ꯑꯣꯏꯕ ꯏꯁꯀꯣꯂꯥꯔꯁꯤꯞ ꯃꯌꯥꯝ ꯑꯃ ꯄꯤꯊꯔꯤ ꯃꯗꯨꯅ ꯁꯥꯇ꯭ꯔꯁꯤꯡꯗ ꯃꯇꯦꯡ ꯃꯌꯥꯝ ꯑꯃ ꯄꯥꯡꯍꯜꯂꯤ ꯂꯥꯏꯔꯤꯛ ꯇꯝꯕꯗ ꯑꯗꯨꯇꯁꯨ ꯅꯠꯇꯦ ꯑꯦꯛꯖꯥꯝ ꯃꯌꯥꯝ ꯑꯃ ꯊꯥꯍꯟꯗꯨꯅ ꯃꯅꯤꯄꯨꯔ ꯁꯔꯀꯥꯔꯅ ꯏꯁꯀꯣꯂꯥꯔꯁꯤꯞ ꯄꯤꯔꯤ ꯁꯥꯇ꯭ꯔꯈꯩꯗ ꯃꯗꯨꯅ ꯁꯥꯇ꯭ꯔꯈꯩꯒꯤ ꯆꯥꯎꯈꯠꯅꯕ ꯑꯃ ꯑꯣꯏꯕꯗ ꯌꯥꯝꯅ ꯃꯇꯦꯡ ꯄꯥꯡꯏ ꯃꯅꯤꯄꯨꯔ ꯁꯔꯀꯥꯔ ꯑꯃꯗꯤ ꯏꯟꯗꯤꯌꯥ ꯁꯔꯀꯥꯔꯅ ꯏꯁꯀꯣꯂꯥꯔꯁꯤꯞ ꯑꯁꯦ ꯀ꯭ꯂꯥꯁ ꯀ꯭ꯂꯥꯁꯇꯨꯒꯤ ꯃꯇꯨꯡꯏꯟꯅ ꯄꯩꯁꯥ ꯃꯌꯥꯝ ꯑꯃ ꯀꯥꯏꯊꯔꯤ ꯑꯗꯨꯒ ꯅꯨꯄꯤꯁꯤꯡꯒꯤ ꯍꯥꯏꯔꯒꯗꯤ ꯅꯨꯄꯤꯁꯤꯡꯒꯤꯁꯨ ꯏꯟꯗꯤꯌꯥ ꯁꯔꯀꯥꯔ ꯑꯃꯗꯤ ꯃꯅꯤꯄꯨꯔ ꯁꯔꯀꯥꯔꯅ ꯏꯁꯀꯤꯝ ꯃꯌꯥꯝ ꯑꯃ ꯁꯦꯝꯃꯤ ꯅꯨꯄꯤꯁꯤꯡꯁꯤꯕꯨ ꯆꯥꯎꯈꯠꯅꯕ ꯅꯨꯄꯤꯁꯤꯡꯁꯤꯕꯨ ꯑꯋꯥꯡꯕꯗ ꯊꯥꯡꯒꯠꯅꯕ ꯂꯥꯏꯔꯤꯛ ꯂꯥꯏꯁꯨ ꯇꯝꯅꯕ ꯂꯩꯇ ꯂꯥꯏꯔꯕ ꯅꯨꯄꯤ ꯀꯌꯥ ꯑꯃꯕꯨ ꯂꯥꯏꯔꯤꯛ ꯂꯥꯏꯁꯨ ꯍꯩꯅꯕ ꯊꯕꯛ ꯐꯪꯅꯕ ꯏꯟꯗꯤꯌꯥ ꯁꯔꯀꯥꯔ ꯑꯃꯗꯤ ꯃꯅꯤꯄꯨꯔ ꯁꯔꯀꯥꯔꯅ ꯌꯥꯝꯅ ꯁꯦꯝ ꯁꯥꯗꯅ ꯇꯧꯔꯤ ꯅꯨꯄꯤꯕꯨ ꯏꯟꯗꯤꯌꯥ ꯁꯔꯀꯥꯔ ꯑꯃꯗꯤ ꯃꯅꯤꯄꯨꯔ ꯁꯔꯀꯥꯔꯅ ꯌꯥꯝꯅ ꯆꯥꯎꯅ ꯋꯥꯡꯅ ꯕ ꯊꯥꯛꯇ ꯊꯥꯡꯒꯠꯂꯤ ꯑꯗꯨꯗꯁꯨ ꯅꯠꯇꯦ ꯅꯨꯄꯤꯒꯤꯗꯃꯛꯇ ꯑꯅꯧꯕ ꯏꯁꯀꯤꯝ ꯃꯌꯥꯝ ꯑꯃꯁꯨ ꯁꯦꯝꯃꯒ ꯖꯒꯥ ꯖꯒꯥꯗ ꯊꯥꯗꯔꯛꯏ ꯃꯁꯤꯅ ꯅꯨꯄꯤꯁꯤꯡꯒꯤ ꯌꯥꯝꯅ ꯃꯇꯦꯡ ꯄꯥꯡꯏ ꯂꯥꯏꯔꯤꯛ ꯂꯥꯏꯁꯨ ꯇꯝꯕꯗ